ꯑꯩꯅ ꯏꯁꯩ ꯁꯛꯄꯗ ꯌꯥꯝꯅ ꯐꯖꯕ ꯈꯣꯟꯖꯦꯜꯗ ꯁꯛꯄ ꯑꯗꯨꯒ ꯌꯥꯝꯅꯁꯨ ꯃꯤꯅ ꯅꯨꯡꯁꯤꯕ ꯑꯣꯏꯍꯟꯒꯗꯧꯕ ꯑꯗꯨꯒ ꯌꯥꯝꯅꯁꯨ ꯂꯦꯝꯖꯒꯗꯕ ꯏꯁꯥꯁꯦ ꯑꯗꯨꯅ ꯃꯌꯥꯝꯅꯁꯨ ꯄꯥꯝꯅꯩ ꯏꯁꯩ ꯁꯛꯄ ꯏꯁꯩ ꯁꯛꯄꯗ ꯑꯗꯨꯅꯦ ꯍꯥꯏꯅꯤꯡ ꯍꯥꯏꯅꯤꯡꯂꯤꯁꯦ ꯌꯥꯝꯅ ꯄꯥꯝꯖ ꯌꯥꯝꯅ ꯄꯥꯝꯕ ꯑꯣꯏꯌꯦꯕ ꯃꯤꯅ ꯌꯥꯝꯅ ꯅꯨꯡꯁꯤ ꯈꯣꯟꯖꯦꯜ ꯐꯖꯕ ꯌꯥꯝꯅ ꯌꯦꯡꯕꯗ ꯅꯨꯡꯁꯤꯕ ꯁꯦ ꯌꯥꯝꯅ ꯃꯤ ꯃꯤꯅꯥ ꯄꯥꯝꯅꯩꯌꯦꯕ